ꯑꯄꯤꯛꯄ ꯀꯔꯕꯥꯔ ꯈꯔꯁꯤꯡ ꯍꯥꯏꯔꯕꯗ ꯌꯨꯝ ꯌꯨꯝꯗ ꯑꯩꯈꯣꯏꯒꯤ ꯀꯧꯅꯥꯅ ꯄꯣꯠ ꯁꯥꯕ ꯀꯧꯅꯥ ꯄ꯭ꯔꯗꯛꯁꯤꯡ ꯑꯃꯗꯤ ꯀꯦꯟꯗꯜ ꯁꯥꯕ ꯑꯗꯨꯒ ꯌꯨꯝ ꯌꯨꯝꯗ ꯙꯨꯞ ꯁꯥꯔꯤꯕꯁꯤꯡ ꯑꯁꯤꯁꯨ ꯄꯟꯕ ꯌꯥꯏ ꯑꯗꯨꯕꯨ ꯀꯧꯅꯥ ꯄ꯭ꯔꯗꯛ ꯑꯁꯤ ꯍꯧꯖꯤꯛ ꯃꯅꯤꯄꯨꯔꯗ ꯌꯥꯝꯅ ꯄꯣꯄꯨꯂꯔ ꯑꯣꯏꯕ ꯑꯃꯗꯤ ꯃꯁꯤꯒꯤ ꯄ꯭ꯔꯗꯛꯁꯤꯡ ꯑꯁꯤ ꯑꯥꯎꯠꯁꯥꯏꯠ ꯏꯁꯇꯦꯠ ꯈꯛꯇ ꯅꯠꯇꯅ ꯑꯥꯎꯠꯁꯥꯏꯠ ꯀꯟꯇ꯭ꯔꯤꯁꯤꯡꯗ ꯌꯥꯝꯅ ꯗꯤꯃꯥꯟ ꯂꯩꯕ ꯄ꯭ꯔꯗꯛ ꯑꯃ ꯑꯣꯏꯕꯅ ꯍꯥꯏꯔꯤꯕ ꯕ꯭ꯌꯨꯖꯤꯅꯦꯁ ꯑꯁꯤ ꯑꯩ ꯏꯁꯥꯃꯛꯁꯨ ꯃꯤꯑꯣꯏ ꯈꯔ ꯊꯝꯃꯒ ꯇꯧꯖꯩ ꯑꯗꯨꯒ ꯑꯩꯈꯣꯏꯒꯤ ꯃꯅꯤꯄꯨꯔ ꯑꯁꯤꯗ ꯀꯧꯅꯥꯁꯨ ꯃꯔꯥꯡ ꯀꯥꯏꯅ ꯐꯪꯕꯅ ꯃꯔꯝ ꯑꯣꯏꯗꯨꯅ ꯍꯥꯏꯔꯤꯕ ꯕ꯭ꯌꯨꯖꯤꯅꯦꯁ ꯑꯁꯤ ꯃꯥꯏ ꯄꯥꯛꯅ ꯆꯠꯊꯕ ꯌꯥꯕ ꯇꯧꯕ ꯌꯥꯕ ꯕ꯭ꯌꯨꯖꯤꯅꯦꯁ ꯃꯈꯜ ꯑꯃꯅꯤ